ꯚꯥꯔꯠꯇ ꯃꯤꯌꯥꯝꯅ ꯀꯣꯏꯕ ꯆꯠꯄ ꯃꯥꯔꯨ ꯑꯣꯏꯕ ꯂꯥꯏꯅꯤꯡꯒꯤ ꯃꯐꯝꯁꯤꯡ ꯍꯥꯏ ꯇꯥꯔꯒꯗꯤ ꯏꯅꯛ ꯅꯛꯅ ꯃꯥꯅꯤꯄꯨꯔꯗꯒꯤ ꯏꯅꯛ ꯅꯛꯅ ꯂꯩꯔꯤꯕ ꯗꯥꯔꯖ꯭ꯂꯤꯡ ꯋꯦꯁ ꯕꯦꯡꯒꯣꯜꯗ ꯂꯩꯕ ꯗꯥꯔꯖ꯭ꯂꯤꯡꯒꯤ ꯕꯨꯙꯥꯒꯤ ꯇꯦꯝꯄꯜ ꯕꯨꯙꯤꯖꯝ ꯆꯠꯄ ꯃꯤꯁꯤꯡ ꯏꯚꯟ ꯏꯟꯗꯤꯌꯟ ꯁꯤꯇꯤꯖꯟ ꯈꯛ ꯅꯠꯇꯅ ꯃꯄꯥꯜ ꯂꯝꯒꯤ ꯀꯩꯅꯣꯁꯤꯡꯅꯁꯨ ꯚꯨꯇꯥꯟꯗꯒꯤ ꯀꯩ ꯅꯦꯄꯥꯜꯗꯒꯤ ꯃꯣꯏ ꯚꯨꯙꯤꯖꯝ ꯆꯠꯄꯁꯤꯡꯅꯁꯨ ꯂꯥꯏ ꯈꯣꯏꯔꯝꯕ ꯑꯃꯗꯤ ꯀꯣꯏꯕ ꯂꯥꯛꯅꯩ ꯑꯗꯒꯤ ꯑꯇꯣꯞꯄ ꯍꯤꯟꯗꯨ ꯙꯔꯃ ꯆꯠꯄ ꯃꯤꯑꯣꯏꯁꯤꯡꯒꯤꯅ ꯕ꯭ꯔꯤꯟꯗꯥꯕꯟ ꯑꯃꯗꯤ ꯀꯟꯌꯥ ꯀꯨꯃꯥꯔꯤ ꯍꯥꯏꯔꯤꯕ ꯃꯐꯝꯁꯤꯡ ꯁꯤꯗꯥ ꯑꯗꯨꯝ ꯆꯠꯅꯩ ꯑꯗꯒꯤ ꯈ꯭ꯔꯤꯁꯇꯦꯟ ꯁꯤꯡꯒꯤꯅ ꯃꯥꯏ ꯃꯥꯒꯤ ꯂꯝꯗ ꯑꯆꯧ ꯑꯆꯧꯕ ꯆꯔꯁꯁꯤꯡ ꯂꯩ ꯑꯗꯨꯗ ꯑꯗꯨꯝ ꯄꯨꯟꯅ ꯀꯣꯏꯕ ꯆꯠ ꯆꯠꯅꯩ ꯆꯠꯅꯕꯤꯁꯤꯡꯁꯤꯒꯤ ꯃꯇꯨꯡ ꯏꯟꯅ ꯃꯣꯏꯅ ꯁꯁꯍ ꯁꯤꯟꯕ ꯂꯥꯡꯕ ꯄꯥꯡꯊꯣꯛꯄ ꯀꯨꯝꯍꯩ ꯍꯔꯥꯎꯁꯤꯡ ꯍꯥꯏ ꯇꯥꯔꯒꯗꯤ ꯑꯆꯧ ꯑꯆꯧꯕ ꯒꯅꯦꯁ ꯄꯨꯖꯥꯒꯨꯝꯕ ꯍꯤꯟꯗꯨ ꯙꯔꯃ ꯆꯠꯄꯁꯤꯡꯒꯤꯅ ꯃꯍꯥꯗꯦꯕꯒꯤ ꯄꯨꯖꯥ ꯗꯨꯔꯒꯥ ꯄꯨꯖꯥ ꯁꯤꯒꯨꯝꯕꯁꯤꯡ ꯄꯥꯡꯊꯣꯛꯅꯩ ꯑꯗꯨꯒ ꯈ꯭ꯔꯤꯁꯟꯒꯤꯅ ꯈ꯭ꯔꯤꯁꯃꯥꯁ ꯌꯥꯝ ꯆꯥꯎꯅ ꯁꯦꯂꯦꯕ꯭ꯔꯦꯠ ꯇꯧꯅꯩ ꯃꯁꯥ ꯃꯁꯥꯒꯤ ꯌꯨꯝ ꯈꯨꯟ ꯑꯃꯗꯤ ꯆꯔꯁꯁꯤꯡꯗ ꯁꯦꯂꯦꯕ꯭ꯔꯦꯠ ꯇꯧꯅꯩ